ꯑꯩꯅ ꯄꯥꯎ ꯆꯦꯗ ꯅꯠꯇ꯭ꯔꯒ ꯔꯦꯗꯤꯑꯣꯗ ꯌꯨꯝꯗ ꯂꯩꯕ ꯅꯨꯄꯤꯁꯤꯡꯁꯤꯒꯤꯗꯃꯛꯇ ꯑꯈꯟꯅꯕ ꯁꯔꯨꯛ ꯍꯥꯞꯍꯟꯅꯤꯡꯉꯤ ꯃꯔꯝꯗꯤ ꯍꯧꯖꯤꯛꯀꯤ ꯃꯇꯝꯗ ꯅꯨꯄꯤꯁꯤꯡꯁꯤꯒꯤ ꯃꯊꯛꯇ ꯀ꯭ꯔꯥꯏꯝꯒꯤ ꯑꯣꯏꯕ ꯊꯕꯛꯁꯦ ꯌꯥꯝꯅ ꯆꯥꯡ ꯋꯥꯡꯉꯦ ꯍꯥꯏꯇꯥꯔꯦ ꯑꯗꯨꯅ ꯑꯩꯈꯣꯏꯅ ꯔꯦꯗꯤꯑꯣꯗ ꯄꯥꯎ ꯆꯦꯗ ꯑꯁꯤꯒꯨꯝꯕ ꯐꯠꯇꯕ ꯋꯥꯔꯤ ꯑꯣꯏꯔꯁꯨ ꯑꯩꯉꯣꯟꯗ ꯊꯣꯛꯈꯤꯕ ꯐꯠꯇꯕ ꯋꯥꯔꯤ ꯀꯌꯥꯁꯦ ꯂꯤꯔꯒ ꯑꯩꯅ ꯃꯥꯏꯌꯣꯛꯅꯔꯛꯄ ꯑꯋꯥꯕ ꯀꯌꯥꯗꯣ ꯃꯤ ꯃꯌꯥꯝꯗ ꯈꯪꯍꯜꯂꯒꯗꯤ ꯏꯟꯈꯠꯂꯛꯂꯤꯕ ꯃꯌꯥꯝꯁꯤꯗꯁꯨ ꯂꯧꯁꯤꯡ ꯑꯣꯏꯒꯅꯤ ꯊꯧꯅꯥ ꯍꯥꯞꯄꯤꯒꯅꯤ ꯑꯗꯨꯅ ꯊꯣꯛꯂꯛꯂꯤꯕ ꯀ꯭ꯔꯥꯏꯝꯁꯤꯡꯁꯦ ꯀꯃꯥꯏꯅ ꯊꯦꯡꯅꯒꯅꯤ ꯍꯥꯏꯕꯒꯤ ꯂꯧꯁꯤꯡꯗꯣ ꯍꯦꯟꯅ ꯁꯤꯡꯍꯟꯒꯅꯤ ꯍꯥꯏꯅ ꯈꯜꯂꯤ ꯑꯗꯨꯅ ꯔꯦꯗꯤꯑꯣꯗ ꯄꯥꯎ ꯆꯦꯗ ꯑꯈꯟꯅꯕ ꯁꯔꯨꯛ ꯍꯥꯞꯍꯟꯅꯤꯡꯉꯤ ꯑꯗꯨꯒ ꯅꯨꯄꯤꯁꯤꯡꯒꯤ ꯑꯣꯏꯕ ꯏꯁꯨꯁꯤꯡꯗ ꯈꯟꯅꯕ ꯊꯧꯔꯝ ꯃꯦꯒꯥꯖꯤꯟ ꯀꯂꯝ ꯂꯩꯌꯦ ꯀꯝꯂꯝ ꯂꯩꯌꯦ ꯃꯗꯨꯗ ꯃꯈꯣꯏꯅ ꯊꯦꯡꯅꯔꯛꯈꯤꯕ ꯋꯥꯔꯤ ꯀꯌꯥ ꯏꯕ ꯋꯥꯔꯤ ꯀꯌꯥꯗꯣ ꯄꯥꯔꯨꯔꯒ ꯑꯩꯈꯣꯏꯗ ꯍꯦꯟꯅ ꯂꯧꯁꯤꯡ ꯑꯣꯏꯕ ꯊꯧꯅꯥ ꯍꯥꯞꯄ ꯑꯗꯨꯒꯨꯝꯕ ꯃꯦꯒꯥꯖꯤꯟ ꯂꯩ ꯀꯂꯝ ꯂꯩ ꯑꯗꯨ ꯍꯦꯟꯅ ꯃꯗꯨꯗꯒꯤ ꯍꯦꯟꯕ ꯆꯦꯐꯣꯡ ꯀꯌꯥ ꯃꯦꯒꯥꯖꯤꯟ ꯀꯌꯥꯁꯨ ꯍꯦꯟꯅ ꯐꯣꯡꯍꯟꯅꯤꯡꯉꯤ ꯑꯗꯨꯁꯤꯡꯗꯣ ꯄꯥꯔꯒ ꯏꯟꯈꯠꯂꯛꯂꯤꯕ ꯅꯨꯄꯤꯃꯆꯥꯁꯤꯡ ꯃꯧꯁꯤꯡ ꯅꯍꯥ ꯀꯌꯥꯗ ꯊꯧꯅꯥ ꯑꯃꯁꯨꯡ ꯂꯧꯁꯤꯡ ꯍꯥꯞꯄꯤꯕ ꯑꯗꯨ ꯍꯦꯟꯅ ꯃꯈꯥ ꯇꯥꯕꯁꯨ ꯇꯧꯍꯟꯅꯤꯡꯉꯤ ꯑꯩꯅ